ꯃꯅꯤꯄꯨꯔꯤ ꯃꯔꯣꯟ ꯇꯝꯕꯁꯦ ꯍꯩꯕꯁꯦ ꯌꯥꯝꯅ ꯀꯥꯟꯅꯩꯌꯦ ꯃꯅꯤꯄꯨꯔꯗ ꯂꯩꯕꯅꯤꯅ ꯃꯅꯤꯄꯨꯔꯤ ꯃꯔꯣꯟꯅ ꯈ꯭ꯋꯥꯏꯗꯒꯤ ꯀꯃꯟ ꯑꯣꯏꯌꯦ ꯖꯥꯇꯤ ꯃꯌꯥꯝ ꯌꯥꯝꯃꯁꯨ ꯖꯥꯇꯤ ꯃꯔꯤꯡ ꯀꯕꯨꯏ ꯇꯥꯡꯈꯨꯜ ꯃꯌꯥꯝ ꯂꯩꯔꯁꯨ ꯑꯩꯈꯣꯏꯅ ꯄꯨꯟꯅ ꯄꯨꯟꯖꯤꯟꯍꯜꯂꯦ ꯃꯅꯤꯄꯨꯔꯤ ꯂꯦꯡꯒ꯭ꯋꯦꯁ ꯑꯁꯤꯅ ꯀꯔꯤꯅꯣ ꯍꯥꯏꯕ ꯃꯇꯝꯗꯗꯤ ꯑꯩꯈꯣꯏꯒꯤ ꯀꯣꯂꯦꯖ ꯀꯥꯔꯛꯄ ꯃꯇꯝꯗ ꯑꯣꯏꯔꯣ ꯁ꯭ꯀꯨꯜ ꯂꯥꯏꯔꯤꯛ ꯇꯝꯔꯛꯒꯨꯝ ꯃꯇꯝꯗ ꯑꯣꯏꯔꯣ ꯑꯩꯈꯣꯏꯅ ꯖꯥꯠ ꯃꯌꯥꯝ ꯀꯥꯏꯌꯦ ꯁ꯭ꯀꯨꯜ ꯑꯃꯗ ꯀꯣꯂꯦꯖ ꯑꯃꯗ ꯑꯗꯨ ꯑꯣꯏꯔꯁꯨ ꯄꯥꯎ ꯐꯥꯎꯅꯅꯤꯉꯥꯏꯗꯤ ꯀꯃꯟꯁꯤ ꯃꯅꯤꯄꯨꯔꯤ ꯂꯦꯡꯒ꯭ꯋꯦꯁꯅ ꯑꯣꯏꯌꯦ ꯑꯗꯨꯅ ꯍꯩꯕꯁꯤ ꯌꯥꯝꯅ ꯀꯥꯟꯅꯩꯌꯦ ꯇꯝꯁꯤꯟꯕꯁꯦ ꯑꯗꯨꯅ ꯑꯩꯈꯣꯏꯅ ꯍꯌꯦꯡꯋꯥꯏ ꯀꯣꯂꯦꯖꯀꯨꯝꯕ ꯀꯥꯔꯛꯄꯀꯥꯟꯗ ꯃꯅꯤꯄꯨꯔ ꯃꯔꯣꯟꯁꯦ ꯌꯥꯝꯅ ꯀꯥꯅꯩꯌꯦ ꯑꯣꯖꯥꯁꯤꯁꯨ ꯃꯅꯤꯄꯨꯔꯗꯒꯤ ꯑꯌꯥꯝꯕ ꯑꯣꯏꯕꯅꯤꯅ ꯃꯅꯤꯄꯨꯔꯤ ꯃꯔꯣꯟ ꯑꯗꯨꯝ ꯇꯥꯛꯑꯦ ꯃꯅꯤꯄꯨꯔ ꯃꯔꯣꯟꯕꯨ ꯈꯪꯈ꯭ꯔꯗꯤ ꯏꯪꯂꯤꯁꯇ ꯃꯅꯤꯄꯨꯔꯗ ꯇ꯭ꯔꯥꯟꯁꯂꯦꯠ ꯇꯧꯔꯒ ꯇꯥꯛꯄꯀꯥꯟꯗ ꯑꯩꯈꯣꯏꯅ ꯍꯦꯟꯅ ꯈꯪꯕꯗꯣ ꯍꯦꯜꯍꯜꯂꯦ ꯃꯅꯤꯄꯨꯔꯤ ꯃꯔꯣꯟ ꯍꯩꯔꯗꯤ ꯑꯩꯈꯣꯏꯅ ꯑꯗꯨꯅ ꯌꯥꯝ ꯀꯥꯟꯅꯩꯌꯦ